ꯍꯜꯂꯣ ꯐꯧ ꯇꯥꯏꯅꯤ ꯍꯥꯏꯕꯗꯨ ꯅꯠꯇ꯭ꯔꯣ ꯑꯣ ꯐꯧꯗꯣ ꯀꯔꯤ ꯀꯔꯤ ꯐꯧ ꯂꯩꯔꯤꯅꯣ ꯀꯔꯝ ꯇꯧꯕꯅꯣ ꯃꯃꯜꯅ ꯀꯌꯥ ꯄꯤꯔꯤꯕꯅꯣ ꯑꯣ ꯃꯃꯜ ꯂꯤꯁꯤꯡ ꯑꯃ ꯆꯍꯨꯝ ꯄꯤꯔꯤꯁꯦ ꯊꯣꯏꯕꯤ ꯐꯧꯗꯔꯣ ꯂꯩꯔꯤꯁꯦ ꯑꯇꯩ ꯂꯩꯇꯔꯣ ꯎꯝ ꯂꯤꯁꯤꯡ ꯑꯃ ꯆꯍꯨꯝꯗꯒꯤ ꯇꯥꯔꯔꯣꯏꯗꯕ꯭ꯔꯥ ꯑꯣ ꯑꯗꯨꯗꯤ ꯂꯥꯛꯑꯒꯦ ꯑꯗꯨꯗꯤꯀꯣ ꯑꯣ ꯐꯔꯦ ꯐꯔꯦ ꯊꯝꯃꯒꯦ ꯑꯗꯨꯗꯤꯀꯣ